ꯑꯁꯤ ꯕꯥꯔꯠ ꯁꯥꯔꯇꯤꯐꯤꯀꯦꯠ ꯔꯦꯖꯤꯁꯇ꯭ꯔꯦꯁꯟ ꯑꯣꯐꯤꯁꯔꯥ ꯑꯩꯒꯤ ꯕꯥꯔꯠ ꯁꯥꯔꯇꯤꯐꯤꯀꯦꯠ ꯔꯦꯖꯤꯁꯇ꯭ꯔꯦꯁꯟ ꯑꯗꯣ ꯁꯣꯏꯅ ꯂꯥꯛꯑꯦ ꯑꯗꯤ ꯈꯔ ꯊꯨꯅ ꯌꯥꯔꯒꯗꯤ ꯁꯦꯝꯕꯤꯕ ꯌꯥꯒꯗ꯭ꯔꯥ ꯑꯗꯨꯒ ꯌꯥꯔꯒꯗꯤ

ꯌꯥꯔꯒꯗꯤ ꯅꯣꯏꯒꯤ ꯑꯣꯐꯤꯁ ꯑꯗꯨꯗ ꯗꯔꯀꯥꯔ ꯇꯥꯕ ꯆꯦ ꯂꯩꯕ꯭ꯔꯥ ꯂꯩꯔꯒꯗꯤ ꯏꯁꯨ ꯇꯧꯕꯤꯌꯣ